ꯍꯣꯏ ꯑꯩ ꯁꯦꯜꯐ ꯍꯦꯜꯞ ꯒ꯭ꯔꯨꯞ ꯑꯁꯤ ꯈꯪꯖꯩ ꯁꯦꯜꯐ ꯍꯦꯜꯞ ꯒ꯭ꯔꯨꯞꯁꯦ ꯑꯩ ꯏꯁꯥꯃꯛꯁꯨ ꯍꯧꯖꯤꯛ ꯍꯧꯖꯤꯛ ꯁꯦꯜꯐ ꯍꯦꯜꯞ ꯒ꯭ꯔꯨꯞ ꯑꯃꯒꯤ ꯃꯦꯝꯕꯔ ꯑꯣꯏꯖꯔꯤ ꯑꯗꯨꯒ ꯁꯦꯜꯐ ꯍꯦꯜꯞ ꯒ꯭ꯔꯨꯞ ꯑꯁꯤꯅ ꯑꯩꯈꯣꯏꯒꯤ ꯅꯨꯄꯤ ꯁꯃꯥꯖꯇ ꯑꯗꯨꯛꯀꯤ ꯃꯇꯤꯛ ꯀꯥꯟꯅꯕ ꯑꯃ ꯑꯣꯏꯍꯜꯂꯤ ꯑꯍꯥꯟꯕꯗ ꯑꯩꯈꯣꯏꯅ ꯈꯨꯡꯒꯪ ꯑꯗꯨꯗ ꯑꯩꯈꯣꯏꯒꯤ ꯂꯩꯔꯤꯕ ꯅꯨꯄꯤꯁꯤꯡꯅ ꯄꯨꯁꯤꯟꯖꯔꯒ ꯁꯦꯝꯖꯕ ꯁꯦꯜꯐ ꯍꯦꯜꯞ ꯒ꯭ꯔꯨꯞꯅꯦ ꯃꯁꯤ ꯃꯦꯝꯕꯔ ꯇꯔꯥꯗꯒꯤꯅ ꯇꯔꯥꯃꯉꯥꯐꯥꯎꯕꯒꯤ ꯃꯅꯨꯡꯗ ꯁꯦꯝꯖꯒꯗꯕ ꯁꯦꯜꯐ ꯍꯦꯜꯞ ꯒ꯭ꯔꯨꯞꯅꯤ ꯁꯦꯜꯐ ꯍꯦꯜꯞ ꯒ꯭ꯔꯨꯞ ꯒ꯭ꯔꯨꯞ ꯑꯁꯤ ꯁꯦꯝꯕ ꯃꯇꯝꯗ ꯇꯔꯥ ꯁꯨꯗꯅ ꯁꯦꯝꯕ ꯒ꯭ꯔꯨꯞꯇꯣ ꯁꯦꯜꯐ ꯍꯦꯜꯞ ꯒ꯭ꯔꯨꯞ ꯆꯤꯡꯗꯦ ꯑꯗꯨꯒ ꯁꯦꯜꯐ ꯍꯦꯜꯞ ꯒ꯭ꯔꯨꯞ ꯑꯣꯏꯅꯁꯨ ꯁꯦꯝꯕ ꯌꯥꯗꯦ ꯌꯥꯔꯤꯕ ꯃꯈꯩ ꯁꯦꯜꯐ ꯍꯦꯜꯞ ꯒ꯭ꯔꯨꯞ ꯑꯁꯦ ꯃꯦꯝꯕꯔ ꯇꯔꯥꯗꯒꯤꯅ ꯇꯔꯥ ꯃꯉꯥ ꯐꯥꯎꯕ ꯃꯅꯨꯡꯗ ꯂꯩꯕ ꯃꯦꯝꯕꯔꯁꯤꯡꯅ ꯄꯨꯟꯁꯤꯜꯂꯒ ꯁꯦꯝꯖꯕꯅꯤ ꯑꯁꯤꯗ ꯁꯦꯝꯂꯤꯕ ꯃꯤꯑꯣꯏꯁꯤꯡ ꯑꯁꯤꯅ ꯑꯩꯈꯣꯏꯒꯤ ꯈꯨꯡꯒꯪ ꯑꯗꯨꯗ ꯂꯩꯔꯔꯤꯕ ꯂꯥꯏꯔꯕ ꯏꯃꯨꯡꯗꯒꯤ ꯍꯧꯔꯒ ꯑꯩꯈꯣꯏꯅ ꯁꯦꯝꯖꯕꯅꯤ ꯑꯩꯈꯣꯏꯅ ꯅꯣꯡꯃꯗ ꯑꯩꯈꯣꯏꯅ ꯍꯥꯏꯕꯗꯤ ꯁꯝꯅ ꯍꯥꯏꯔꯕꯗ ꯁꯦꯜꯐ ꯍꯦꯜꯞ ꯒ꯭ꯔꯨꯞ ꯑꯁꯤꯗ ꯍꯦꯛ ꯌꯥꯎꯖꯔꯛꯄꯗꯒꯤ ꯑꯩꯈꯣꯏꯅ ꯈꯪꯉꯝꯗꯕ ꯍꯩꯔꯝꯗꯕ ꯀꯌꯥꯃꯔꯣꯝ ꯑꯃꯁꯨ ꯈꯪꯉꯦ ꯃꯈꯣꯏꯁꯤꯡ ꯑꯗꯨꯗꯤ ꯑꯩꯈꯣꯏꯅ ꯁꯦꯚꯤꯡ ꯇꯧꯕ ꯍꯩꯔꯝꯗꯕ ꯍꯥꯏꯕꯗꯤ ꯍꯞꯇꯥ ꯈꯨꯗꯤꯡꯒꯤ ꯑꯩꯈꯣꯏꯅ ꯄꯩꯁꯥ ꯂꯥꯛꯑꯒꯁꯨ ꯏꯟꯀꯝ ꯂꯥꯛꯑꯒꯁꯨ ꯑꯩꯈꯣꯏꯅ ꯁꯦꯚꯤꯡꯁꯨ ꯍꯩꯇꯕ ꯃꯦꯅꯦꯖꯃꯦꯟ ꯍꯩꯇꯕ ꯑꯗꯨꯒꯨꯝꯕ ꯃꯌꯥꯝ ꯑꯃ ꯊꯦꯡꯅꯔꯛꯄꯗꯒꯤ ꯑꯩꯈꯣꯏꯁꯦ ꯑꯗꯨꯛꯀꯤ ꯃꯇꯤꯛ ꯑꯋꯥ ꯃꯥꯏꯌꯣꯛꯅꯖꯩ ꯑꯗꯨꯒ ꯍꯧꯖꯤꯛꯀꯤ ꯍꯥꯏꯔꯤꯕ ꯁꯦꯜꯐ ꯍꯦꯜꯞ ꯒ꯭ꯔꯨꯞ ꯑꯁꯤꯗ ꯍꯦꯛ ꯌꯥꯎꯔꯛꯄꯗ ꯌꯥꯎꯔꯛꯄꯗꯒꯤ ꯑꯩꯈꯣꯏꯅ ꯁꯦꯚꯤꯡ ꯇꯧꯕꯁꯨ ꯍꯩꯖꯔꯦ ꯁꯦꯚꯤꯡ ꯇꯧꯕ ꯍꯩꯔꯛꯄꯒꯤ ꯃꯇꯨꯡ ꯏꯟꯅ ꯏꯃꯨꯡ ꯑꯃꯗ ꯄꯨꯔꯤꯕ ꯄꯣꯠꯂꯝꯁꯤꯡ ꯑꯗꯨꯒꯤ ꯃꯦꯅꯦꯖ ꯇꯧꯕꯁꯨ ꯍꯩꯖꯔꯛꯈꯤ ꯑꯗꯨꯗꯨꯒ ꯑꯩꯈꯣꯏꯅ ꯁꯦꯜꯐ ꯍꯦꯜꯞ ꯒ꯭ꯔꯨꯞ ꯑꯁꯦ ꯌꯥꯎꯔꯛꯄꯗꯒꯤ ꯑꯩꯈꯣꯏꯅ ꯑꯩꯈꯣꯏꯒꯤ ꯁꯦꯜꯐ ꯍꯦꯜꯞ ꯒ꯭ꯔꯨꯞꯁꯤꯡꯁꯤꯅ ꯄꯨꯟꯁꯤꯟꯖꯔꯒ ꯚꯤ ꯑꯦꯜ ꯑꯦꯐ ꯍꯥꯏꯕ ꯑꯃꯁꯨ ꯁꯦꯝꯖꯩ ꯚꯤꯂꯦꯖ ꯂꯦꯚꯦꯜ ꯐꯦꯗꯔꯦꯁꯟ ꯍꯥꯏꯅ ꯈꯪꯅꯩ ꯍꯥꯏꯔꯤꯕ ꯑꯁꯤꯒꯤ ꯊꯥꯛꯁꯤꯗ ꯌꯧꯔꯛꯂꯕ ꯃꯇꯝꯗꯗꯤ ꯑꯩꯈꯣꯏꯅ ꯁꯦꯜꯐ ꯍꯦꯜꯞ ꯒ꯭ꯔꯨꯞ ꯑꯁꯤꯗ ꯌꯥꯎꯔꯤꯕ ꯃꯦꯝꯕꯔꯁꯤꯡꯅ ꯁꯝꯅ ꯍꯥꯏꯔꯕꯗ ꯏꯃꯨꯡ ꯑꯃꯗ ꯑꯗꯨꯝ ꯅꯨꯄꯤ ꯑꯃꯒꯤ ꯀꯨꯞꯅꯣꯝ ꯅꯣꯝꯃꯒ ꯂꯩꯔꯝꯕ ꯅꯨꯄꯤꯁꯤꯡ ꯑꯗꯨꯅ ꯑꯇꯣꯞꯄ ꯃꯤ ꯑꯃꯅ ꯂꯥꯛꯄ ꯃꯇꯝꯗ ꯃꯉꯣꯟꯗ ꯅꯪꯒꯤ ꯅꯃꯤꯡ ꯀꯔꯤ ꯀꯧꯋꯤ ꯍꯪꯕ ꯃꯇꯝꯗ ꯃꯥꯒꯤ ꯃꯁꯥꯗ ꯊꯀꯠꯇꯅ ꯃꯃꯤꯡ ꯐꯥꯎ ꯍꯥꯏꯕ ꯉꯝꯃꯝꯗꯕ ꯄꯣꯠ ꯑꯗꯨ ꯑꯩꯈꯣꯏꯒꯤ ꯁꯦꯜꯐ ꯍꯦꯜꯞ ꯒ꯭ꯔꯨꯞ ꯑꯁꯤ ꯌꯥꯎꯔꯨꯕꯗꯒꯤ ꯑꯗꯨꯒꯨꯝꯕ ꯊꯀꯠꯄ ꯋꯥ ꯉꯥꯡꯕ ꯉꯝꯗꯕ ꯀꯌꯥꯃꯔꯣꯝ ꯑꯃꯁꯨ ꯁꯦꯜꯐ ꯍꯦꯜꯞ ꯒ꯭ꯔꯨꯞ ꯑꯁꯤꯅ ꯆꯥꯎꯅ ꯃꯇꯦꯡ ꯄꯤꯗꯨꯅ ꯑꯩꯈꯣꯏ ꯋꯥ ꯉꯥꯡꯕ ꯍꯩꯖꯩ ꯑꯗꯨꯗꯨꯒ ꯃꯤꯔꯛ ꯊꯣꯛꯂꯛꯄ ꯃꯌꯥꯝꯒꯤ ꯃꯤꯔꯛ ꯇꯤꯜꯂꯛꯄ ꯀꯌꯥꯃꯔꯣꯝ ꯑꯃꯁꯨ ꯉꯝꯖꯔꯛꯑꯦ ꯍꯥꯏꯔꯤꯕ ꯁꯦꯜꯐ ꯍꯦꯜꯞ ꯒ꯭ꯔꯨꯞ ꯑꯁꯤꯅ ꯑꯩꯈꯣꯏꯒꯤ ꯂꯩꯔꯤꯕ ꯚꯤꯂꯦꯖ ꯑꯁꯤꯗ ꯑꯗꯨꯛꯀꯤ ꯃꯇꯤꯛ ꯀꯥꯟꯅꯕ ꯍꯥꯏꯕꯗꯤ ꯑꯩꯈꯣꯏꯅ ꯍꯥꯟꯅ ꯂꯩꯔꯝꯕꯗꯗꯤ ꯏꯃꯨꯡꯗꯨꯗ ꯑꯩꯈꯣꯏ ꯄꯪꯂꯩꯗ ꯂꯩꯔꯒ ꯇꯧꯗ ꯌꯥꯗꯕ ꯅꯣꯡꯃꯒꯤ ꯅꯨꯄꯤ ꯑꯃꯒꯤ ꯊꯧꯗꯥꯡꯗꯨꯇꯪ ꯂꯧꯔꯒ ꯇꯧꯖꯔꯝꯕꯅꯤ ꯑꯗꯨꯕꯨ ꯍꯧꯖꯤꯛꯇꯤ ꯒꯣꯕꯔꯟꯃꯦꯟꯒꯤ ꯁꯥꯏꯠꯇꯒꯤ ꯄꯤꯐꯝ ꯊꯣꯛꯄ ꯄ꯭ꯔꯥꯏꯌꯣꯔꯤꯇꯤ ꯄꯨꯝꯅꯃꯛꯁꯤ ꯑꯩꯈꯣꯏꯅ ꯁꯦꯜꯐ ꯍꯦꯜꯞ ꯒ꯭ꯔꯨꯞ ꯌꯥꯎꯗ꯭ꯔꯤꯉꯩꯒꯤꯗꯗꯤ ꯀꯔꯤꯗ ꯀꯔꯤ ꯂꯩ ꯀꯔꯤ ꯂꯧꯕ ꯌꯥꯏ ꯍꯥꯏꯕꯁꯤ ꯑꯩꯈꯣꯏ ꯀꯔꯤꯃꯇ ꯈꯪꯖꯔꯝꯗꯦ ꯁꯦꯜꯐ ꯍꯦꯜꯞ ꯒ꯭ꯔꯨꯞ ꯑꯁꯦ ꯍꯦꯛ ꯌꯥꯎꯔꯨꯕ ꯊꯣꯛꯂꯨꯕ ꯇꯧꯔꯨꯕ ꯃꯇꯝꯗꯗꯤ ꯁꯤꯒꯤ ꯃꯐꯝꯁꯤꯗꯅ ꯁꯤꯒꯤ ꯄꯣꯠꯁꯦ ꯂꯧꯕ ꯌꯥꯏ ꯍꯥꯏꯕꯗꯤ ꯁꯝꯅ ꯍꯥꯏꯔꯕꯗ ꯁꯣꯁꯤꯌꯦꯜ ꯋꯦꯜꯐ꯭ꯌꯥꯔꯗ ꯆꯠꯇꯨꯅ ꯑꯩꯈꯣꯏꯒꯤ ꯏꯁꯀꯤꯝꯁꯤꯡꯒꯤ ꯃꯇꯥꯡꯗ ꯅꯨꯄꯤꯁꯤꯡꯗ ꯀꯥꯟꯅꯕ ꯑꯣꯏꯒꯗꯕ ꯄꯣꯠꯁꯤꯡ ꯂꯧꯊꯕ ꯑꯃꯗꯤ ꯑꯦꯒ꯭ꯔꯤꯗꯕꯨ ꯆꯪꯉꯁꯨ ꯍꯣꯔꯇꯤꯀꯜꯆꯔꯗꯕꯨ ꯆꯪꯉꯁꯨ ꯐꯣꯔꯦꯁ ꯗꯤꯄꯥꯔꯠꯃꯦꯟꯗꯒꯤꯕꯨ ꯑꯣꯏꯔꯁꯨ ꯑꯩꯈꯣꯏꯒꯤ ꯂꯩꯀꯥꯏꯗꯨꯗ ꯂꯤꯡꯈꯠꯄ ꯌꯥꯕ ꯃꯌꯥꯝ ꯑꯃ ꯂꯩꯖꯔꯝꯃꯤ ꯑꯩꯈꯣꯏꯅ ꯁꯦꯜꯐ ꯍꯦꯜꯞ ꯒ꯭ꯔꯨꯞ ꯌꯥꯎꯗ꯭ꯔꯤꯉꯩꯗꯗꯤ ꯄꯤ ꯑꯥꯔ ꯑꯥꯏ ꯃꯦꯝꯕꯔꯁꯤꯡꯒ ꯎꯟꯅꯕꯒꯤ ꯆꯥꯟꯁꯁꯨ ꯂꯩꯖꯔꯝꯗꯦ ꯑꯗꯨꯒ ꯈꯪꯁꯨ ꯈꯪꯂꯝꯗꯦ ꯑꯗꯨꯒ ꯍꯧꯖꯤꯛꯀꯤ ꯁꯦꯜꯐ ꯍꯦꯜꯞ ꯒ꯭ꯔꯨꯞ ꯑꯁꯦ ꯍꯦꯛ ꯌꯥꯎꯔꯨꯕ ꯃꯇꯝꯗꯗꯤ ꯄꯤ ꯑꯥꯔ ꯑꯥꯏꯁꯤꯡꯒ ꯈꯨꯠꯁꯝꯅꯕ ꯑꯃꯗꯤ ꯂꯥꯏꯟ ꯗꯤꯄꯥꯔꯠꯃꯦꯟ ꯚꯤꯖꯤꯠ ꯇꯣꯏꯅ ꯆꯠꯄ ꯈꯣꯠꯄ ꯑꯁꯤꯒꯨꯝꯕꯁꯤꯅ ꯁꯦꯜꯐ ꯍꯦꯜꯞ ꯒ꯭ꯔꯨꯞꯁꯤꯡ ꯑꯗꯨꯗꯒꯤ ꯃꯁꯛ ꯊꯣꯛꯄ ꯃꯥꯒꯤ ꯗꯥꯏꯇꯗꯣ ꯄꯨꯕ ꯉꯝꯕ ꯃꯤ ꯑꯗꯨꯅ ꯃꯤ ꯑꯃ ꯈꯜꯂꯕ ꯃꯇꯨꯡꯗ ꯑꯗꯨꯃꯥꯏꯅ ꯑꯩꯈꯣꯏꯒꯤ ꯁꯣꯁꯤꯌꯦꯜ ꯗꯦꯚꯂꯞꯃꯦꯟ ꯇꯧꯕ ꯉꯝꯕ ꯏꯟꯀ꯭ꯂꯨꯖꯟ ꯇꯧꯕ ꯉꯝꯕ ꯃꯤꯁꯛ ꯑꯗꯨꯅ ꯂꯩꯀꯥꯏꯗꯨꯗ ꯀꯔꯤ ꯀꯔꯤ ꯇꯧꯕꯈꯩ ꯌꯥꯏ ꯍꯥꯏꯕꯗꯤ ꯁꯣꯠꯊꯅ ꯂꯩꯔꯤꯕ ꯃꯐꯝꯁꯤꯡ ꯑꯁꯤꯗ ꯀꯔꯝꯕ ꯍꯣꯜ ꯊꯝꯕ ꯌꯥꯏ ꯑꯗꯒꯤ ꯀꯔꯝꯕ ꯃꯐꯝꯁꯤꯡꯗ ꯗꯤꯁꯄꯦꯟꯁꯔꯤ ꯍꯥꯏꯗꯤ ꯑꯩꯈꯣꯏꯒꯤ ꯈꯨꯡꯒꯪꯁꯤꯗꯗꯤ ꯑꯅꯝꯕꯅ ꯗꯤꯁꯄꯦꯟꯁꯔꯤ ꯂꯩꯅꯔꯝꯗꯦ ꯑꯩꯈꯣꯏꯅ ꯁꯦꯜꯐ ꯍꯦꯜꯞ ꯒ꯭ꯔꯨꯞꯀꯤ ꯄꯣꯠꯁꯤꯗ ꯂꯝꯁꯤꯗ ꯍꯦꯛ ꯆꯪꯖꯔꯛꯄꯗꯒꯤꯗꯤ ꯑꯩꯈꯣꯏꯒꯤ ꯂꯩꯀꯥꯏꯗꯨꯗ ꯁꯣꯠꯊꯅ ꯂꯩꯔꯤꯕ ꯂꯩꯔꯛ ꯈꯨꯗꯤꯡꯒꯤ ꯗ꯭ꯔꯦꯟ ꯑꯗꯒꯤ ꯂꯝꯕꯤꯗ ꯂꯦꯝ ꯈꯤꯟꯕ ꯑꯗꯒꯤꯗꯤ ꯀꯃ꯭ꯌꯨꯅꯤꯇꯤ ꯍꯣꯜ ꯁꯥꯍꯟꯕ ꯑꯗꯒꯤ ꯀ꯭ꯂꯞ ꯃꯩꯔꯥ ꯃꯩꯔꯥ ꯄꯥꯏꯕꯤ ꯁꯪꯁꯤꯡ ꯑꯃꯗꯤ ꯗꯤꯁꯄꯦꯟꯁꯔꯤ ꯁꯤꯒꯨꯝꯕ ꯃꯌꯥꯝ ꯑꯁꯤ ꯑꯩꯈꯣꯏꯒꯤ ꯁꯦꯜꯐ ꯍꯦꯜꯞ ꯒ꯭ꯔꯨꯞꯀꯤ ꯃꯇꯦꯡꯅ ꯃꯇꯦꯡꯗꯒꯤ ꯑꯩꯈꯣꯏꯅ ꯗꯤꯄꯥꯔꯠꯃꯦꯟꯁꯤꯡꯗ ꯆꯠꯇꯨꯅ ꯂꯧꯊꯖꯕ ꯂꯩꯍꯟꯕ ꯁꯨꯝꯕ ꯃꯌꯥꯝ ꯑꯃꯁꯨ ꯐꯪꯉꯤ ꯑꯗꯨꯗꯨꯒ ꯑꯩꯈꯣꯏꯒꯤ ꯍꯦꯟꯅ ꯂꯩꯇ ꯂꯥꯏꯔꯕ ꯂꯩꯀꯥꯏꯗꯨꯗ ꯌꯥꯝꯅ ꯅꯪꯂꯕ ꯃꯤꯁꯤꯡꯗꯨꯗ ꯃꯁꯥꯒ ꯆꯥꯟꯅꯕ ꯍꯥꯏꯕꯗꯤ ꯃꯁꯥꯅ ꯁꯤꯡꯕ ꯉꯝꯒꯗꯕ ꯄꯩꯁꯥ ꯆꯥꯡꯗ ꯑꯩꯈꯣꯏꯅ ꯌꯥꯝꯅ ꯑꯄꯤꯛꯄ ꯁꯦꯟꯗꯣꯏꯗ ꯀꯥꯔꯒ ꯃꯈꯣꯏꯗ ꯂꯣꯟ ꯄꯤꯕꯤ ꯃꯈꯣꯏꯁꯨ ꯐꯖꯅ ꯁꯤꯡꯖꯩ ꯑꯗꯨꯒꯨꯝꯕ ꯄꯣꯠꯇꯣ ꯌꯥꯝꯅ ꯀꯥꯟꯅꯩ ꯑꯩꯈꯣꯏꯅꯁꯨ ꯑꯉꯥꯡꯁꯤꯡ ꯍꯥꯏꯕꯗꯤ ꯌꯨꯝꯒꯤ ꯏꯆꯥꯁꯤꯡꯒꯤ ꯂꯥꯏꯔꯤꯛ ꯇꯝꯕ ꯃꯇꯝꯗ ꯄꯩꯁꯥ ꯂꯩꯇꯗꯅ ꯑꯍꯥꯟꯕꯗ ꯁꯦꯜꯐ ꯍꯦꯜꯞ ꯒ꯭ꯔꯨꯞ ꯌꯥꯎꯗ꯭ꯔꯤꯉꯩꯗ ꯀꯣꯏꯉꯥꯎ ꯉꯥꯎꯔꯒ ꯆꯦꯜꯂꯝꯃꯤ ꯑꯗꯨ ꯁꯦꯜꯐ ꯍꯦꯜꯞ ꯒ꯭ꯔꯨꯞ ꯑꯁꯤꯗ ꯍꯦꯛ ꯌꯥꯎꯔꯨꯕ ꯃꯇꯝꯗꯒꯤꯗꯤ ꯏꯆꯥꯁꯤꯡꯒꯤ ꯂꯥꯏꯔꯤꯛ ꯇꯝꯕ ꯋꯥꯠꯂꯛꯄꯒ ꯁꯦꯟꯐꯝ ꯑꯗꯒꯤ ꯈꯪꯍꯧꯗꯅ ꯅꯥꯔꯛ ꯌꯦꯛꯂꯛꯄ ꯃꯇꯝꯗ ꯁꯦꯜꯐ ꯍꯦꯜꯞ ꯒ꯭ꯔꯨꯞꯅ ꯑꯗꯨꯛꯀꯤ ꯃꯇꯤꯛ ꯌꯥꯝ ꯆꯥꯎꯅ ꯊꯧꯗꯥꯡ ꯂꯧꯕꯤꯗꯨꯅ ꯃꯇꯦꯡ ꯌꯥꯝꯅ ꯄꯥꯡꯕꯤ ꯑꯉꯥꯡꯒꯤ ꯑꯦꯠꯃꯤꯁꯟ ꯇꯧꯕ ꯑꯗꯒꯤ ꯑꯅꯥ ꯂꯥꯏꯌꯦꯡꯕꯗ ꯃꯇꯦꯡ ꯑꯗꯨꯛꯀꯤ ꯃꯇꯤꯛ ꯄꯥꯡꯕꯤ ꯁꯦꯜꯐ ꯍꯦꯜꯞ ꯒ꯭ꯔꯨꯞꯀꯤ ꯃꯇꯦꯡꯗꯒꯤ ꯑꯔꯨ ꯑꯔꯨꯕ ꯂꯥꯏꯅꯥꯁꯤꯡ ꯅꯥꯕ ꯃꯇꯝꯗ ꯑꯩꯈꯣꯏꯅ ꯂꯥꯏꯌꯦꯡꯕ ꯃꯇꯝꯗ ꯑꯗꯨꯛꯀꯤ ꯃꯇꯤꯛ ꯐꯦꯁꯤꯂꯤꯇꯤ ꯐꯪꯖꯩ ꯑꯗꯨꯗꯨꯒ ꯈꯨꯡꯒꯪ ꯑꯗꯨꯗ ꯂꯩꯔꯝꯕ ꯑꯩꯈꯣꯏꯒꯤ ꯗꯤꯁꯑꯦꯕꯜ ꯄꯥꯔꯁꯟ ꯍꯥꯏꯒꯗ꯭ꯔꯥ ꯃꯈꯣꯏꯒꯨꯝꯕ ꯃꯌꯥꯝꯁꯤꯁꯨ ꯑꯩꯈꯣꯏ ꯈꯨꯡꯒꯪꯁꯤꯗ ꯀꯌꯥꯝꯃꯨꯛ ꯌꯥꯝꯅ ꯂꯩꯔꯤ ꯍꯥꯏꯕꯁꯨ ꯑꯩꯈꯣꯏ ꯃꯁꯤꯡ ꯈꯪꯗꯣꯛꯆꯕ ꯉꯝꯖꯩ ꯑꯗꯨꯒ ꯑꯍꯟꯁꯤꯡꯗ ꯑꯣꯜ ꯑꯦꯖ ꯄꯦꯟꯁꯟ ꯐꯪꯗꯕ ꯑꯗꯒꯤ ꯃꯌꯨꯝ ꯃꯀꯩ ꯃꯇꯤꯛ ꯆꯥꯅ ꯂꯩꯖꯗꯕ ꯑꯗꯒꯤ ꯑꯦꯁ ꯕꯤ ꯑꯦꯝ ꯇꯣꯏꯂꯦꯠ ꯃꯇꯤꯛ ꯆꯥꯅ ꯂꯩꯖꯗꯕ ꯔꯦꯁꯟ ꯀꯥꯔꯠ ꯄꯥꯏꯖꯗꯕ ꯖꯣꯞ ꯀꯥꯔꯠ ꯄꯥꯏꯖꯗꯕ ꯑꯁꯤꯒꯨꯝꯕ ꯎꯖꯥꯂꯥ ꯒ꯭ꯌꯥꯁꯅꯆꯤꯡꯕ ꯍꯦꯜ ꯀꯥꯔꯠ ꯑꯁꯤꯒꯨꯝꯕ ꯃꯌꯥꯝ ꯑꯁꯤꯅꯆꯤꯡꯕꯁꯦ ꯑꯩꯈꯣꯏ ꯑꯍꯥꯟꯕꯗ ꯁꯦꯜꯐ ꯍꯦꯜꯞ ꯒ꯭ꯔꯨꯞ ꯌꯥꯎꯗ꯭ꯔꯤꯉꯩꯗ ꯀꯌꯥ ꯊꯣꯏꯅ ꯈꯪꯖꯔꯝꯗꯦ ꯁꯦꯜꯐ ꯍꯦꯜꯞ ꯒ꯭ꯔꯨꯞꯀꯤ ꯂꯥꯏꯟꯁꯤꯗ ꯍꯦꯛ ꯆꯪꯉꯛꯄꯗꯒꯤ ꯑꯩꯈꯣꯏ ꯑꯁꯤꯒꯨꯝꯕ ꯃꯌꯥꯝ ꯑꯁꯤ ꯈꯪꯉꯛꯄ ꯌꯥꯎꯔꯛꯄꯗꯒꯤ ꯈꯪꯖꯔꯛꯄꯅꯤ ꯑꯗꯨꯗꯨꯅ ꯁꯦꯜꯐ ꯍꯦꯜꯞ ꯒ꯭ꯔꯨꯞ ꯑꯁꯤꯅ ꯑꯩꯈꯣꯏꯗ ꯑꯗꯨꯛꯀꯤ ꯃꯇꯤꯛ ꯀꯥꯟꯅꯕꯁꯦ ꯄꯤ ꯁꯦꯜꯐ ꯍꯦꯜꯞ ꯒ꯭ꯔꯨꯞꯇꯒꯤ ꯑꯩꯈꯣꯏꯅ ꯂꯣꯟ ꯂꯧꯔꯒ ꯑꯩꯈꯣꯏꯅ ꯂꯥꯏꯐꯂꯤꯍꯨꯠ ꯑꯃ ꯂꯤꯡꯈꯠꯅꯕ ꯐꯤꯁꯥ ꯂꯣꯟꯁꯥꯃꯛꯇꯗ ꯑꯣꯏꯔꯒꯁꯨ ꯑꯩꯈꯣꯏꯒꯤ ꯅꯨꯄꯤꯗ ꯊꯥ ꯑꯃꯗ ꯏꯟꯀꯝ ꯂꯥꯛꯄꯁꯦ ꯑꯗꯨꯛꯀꯤ ꯃꯇꯤꯛ ꯀꯥꯟꯅꯍꯜꯂꯦ ꯏꯟꯀꯝ ꯂꯥꯛꯄꯁꯨ ꯉꯝꯍꯜꯂꯦ ꯍꯞꯇꯥ ꯑꯃꯗ ꯌꯥꯝꯗ꯭ꯔꯕꯗ ꯊꯥꯔꯇꯤ ꯊꯥꯎꯖꯟ ꯐꯥꯎꯗꯤ ꯃꯦꯝꯕꯔꯁꯤꯡꯅ ꯐꯖꯅ ꯂꯣꯟꯁꯦ ꯂꯧꯊꯔꯒ ꯍꯥꯏꯕ꯭ꯔꯤꯠ ꯑꯃ ꯐꯖꯅ ꯂꯥꯏꯐꯂꯤꯍꯨꯠ ꯑꯃ ꯐꯖꯅ ꯆꯥꯎꯅ ꯃꯥꯏ ꯄꯥꯛꯅ ꯄꯥꯡꯊꯣꯛꯄꯁꯨ ꯑꯗꯨꯝ ꯉꯝꯖꯩ ꯑꯗꯨꯗꯨꯅ ꯌꯥꯔꯤꯕ ꯃꯈꯩꯗꯤ ꯑꯩꯈꯣꯏꯅ ꯁꯦꯜꯐ ꯍꯦꯜꯞ ꯒ꯭ꯔꯨꯞ ꯑꯁꯤ ꯌꯥꯎꯕꯅ ꯑꯗꯨꯛꯀꯤ ꯃꯇꯤꯛ ꯑꯩꯈꯣꯏ ꯏꯁꯥꯗ ꯀꯥꯟꯅꯩ ꯍꯥꯏꯅ ꯈꯟꯖꯩ